ꯐꯥꯔꯝꯗ ꯌꯦꯟ ꯉꯥꯅꯨ ꯂꯣꯏꯕꯒ ꯊꯥꯗꯣꯛꯑꯒ ꯂꯣꯏꯕꯒ ꯈꯦꯠꯅꯕ ꯌꯥꯝꯅ ꯂꯩ ꯌꯦꯟ ꯍꯥꯏꯔꯒꯗꯤ ꯕꯣꯏꯂꯔ ꯌꯦꯟ ꯑꯁꯤꯅ ꯃꯄꯥꯟꯂꯝꯗꯒꯤ ꯂꯥꯛꯂꯒ ꯑꯩꯈꯣꯏꯅ ꯌꯣꯛꯄ ꯃꯇꯝꯗ ꯃꯆꯤꯟꯖꯥꯛ ꯋꯥꯠꯄ ꯌꯥꯗꯦ ꯊꯨꯅꯕꯨꯗꯤ ꯆꯥꯎꯏ ꯍꯥꯏꯔꯒꯁꯨ ꯑꯩꯈꯣꯏꯒꯤ ꯂꯝꯗ ꯂꯩꯕ ꯌꯦꯟ ꯑꯁꯤꯗꯤ ꯃꯆꯥꯛ ꯋꯥꯠꯂꯒꯁꯨ ꯊꯥꯗꯣꯛꯑꯒ ꯑꯗꯨꯝ ꯊꯝꯕꯗ ꯑꯗꯨꯝ ꯃꯆꯤꯟꯖꯥꯛ ꯃꯁꯥꯅ ꯊꯤꯖꯔꯒ ꯆꯥꯖꯩ ꯉꯥꯅꯨꯁꯨ ꯑꯝꯍꯥꯅꯤ ꯕꯣꯏꯂꯔ ꯉꯥꯅꯨ ꯍꯥꯏꯅ ꯂꯩ ꯃꯗꯨꯁꯨ ꯃꯆꯤꯟꯖꯥꯛ ꯍꯨꯟꯗ꯭ꯔꯒꯗꯤ ꯃꯁꯥꯅ ꯊꯤꯖꯔꯒ ꯆꯥꯕ ꯉꯝꯗꯦ ꯑꯩꯈꯣꯏꯒꯤ ꯂꯝꯒꯤ ꯉꯥꯅꯨꯗꯤ ꯃꯁꯥꯅ ꯑꯗꯨꯝ ꯊꯤꯖꯔꯒ ꯇꯤꯟ ꯀꯥꯡ ꯅꯥꯄꯤ ꯂꯣꯏꯅ ꯆꯥꯔꯒ ꯃꯆꯤꯟꯖꯥꯛ ꯆꯥꯖꯕ ꯉꯝꯃꯤ ꯃꯁꯤꯗ ꯑꯩꯈꯣꯏꯅ ꯈꯦꯠꯅꯕ ꯍꯥꯏꯔꯒꯗꯤ ꯃꯄꯥꯟ ꯂꯝꯗꯒꯤ ꯂꯥꯛꯄꯁꯤꯡ ꯌꯦꯟꯁꯤꯡ ꯕꯣꯏꯂꯔ ꯌꯦꯟ ꯕꯣꯏꯂꯔ ꯉꯥꯅꯨ ꯍꯥꯏꯅ ꯂꯩ ꯃꯁꯤ ꯃꯆꯤꯟꯖꯥꯛ ꯋꯥꯠꯄ ꯌꯥꯗꯦ ꯑꯩꯈꯣꯏꯁꯤꯒꯤꯅ ꯋꯥꯠꯂꯁꯨ ꯑꯗꯨꯝ ꯂꯩ ꯃꯁꯤꯅꯤ ꯑꯅꯤꯁꯤꯒꯤ ꯈꯦꯠꯅꯕ